ꯈꯨꯡꯒꯪꯒꯤ ꯃꯐꯝꯁꯤꯡꯗ ꯂꯩꯉꯥꯛꯅ ꯂꯩꯉꯥꯛꯄꯗ ꯑꯋꯥꯠꯄ ꯑꯗꯨꯗꯤ ꯌꯥꯝꯅ ꯂꯩꯈ꯭ꯔꯦ ꯑꯗꯨꯕꯨ ꯍꯥꯏꯔꯕꯗ ꯂꯝꯕꯤ ꯊꯣꯡ ꯁꯦꯝꯕꯤꯗꯕ ꯅꯣꯡꯖꯨ ꯄꯥꯟꯊꯥ ꯃꯇꯝꯗ ꯂꯝꯕꯤ ꯂꯩꯈꯣꯝ ꯊꯣꯛꯇꯨꯅ ꯆꯠꯄ ꯌꯥꯗꯕ ꯅꯨꯡꯁꯥ ꯁꯥꯔꯦ ꯎꯐꯨꯟ ꯊꯣꯛꯄ ꯑꯌꯥꯝꯕꯅ ꯃꯅꯤꯄꯨꯔꯒꯤ ꯂꯝꯕꯤ ꯊꯣꯡꯁꯤꯡꯁꯤ ꯅꯣꯡꯖꯨꯊꯥ ꯃꯇꯝꯗ ꯆꯠꯄ ꯌꯥꯗꯦ ꯂꯝꯕꯤ ꯊꯣꯡꯁꯦ ꯃꯇꯝ ꯆꯥꯅ ꯁꯦꯝꯕꯤꯗꯕꯅ ꯒꯥꯔꯤ ꯑꯦꯛꯁꯤꯗꯦꯟ ꯊꯣꯛꯄ ꯀꯔꯤꯒꯨꯝꯕ ꯑꯆꯤꯟꯕ ꯑꯦꯃꯥꯔꯖꯦꯟꯁꯤ ꯑꯃꯒꯤ ꯍꯣꯁꯄꯤꯇꯥꯜꯗ ꯆꯠꯄ ꯃꯇꯝꯗꯁꯨ ꯂꯝꯕꯤ ꯊꯣꯡ ꯐꯠꯇꯕ ꯍꯥꯏꯕꯁꯤ ꯈꯨꯗꯣꯡ ꯊꯤꯅꯤꯡꯉꯥꯏꯅꯤ ꯑꯍꯟꯁꯤꯡꯒꯤ ꯑꯣꯜ ꯑꯦꯖ ꯄꯦꯟꯁꯤꯟ ꯃꯇꯝ ꯆꯥꯅ ꯄꯤꯊꯣꯛꯇꯦ ꯂꯨꯈ꯭ꯔꯥꯕꯤꯁꯤꯡꯒꯤ ꯄꯦꯟꯁꯤꯟ ꯃꯇꯝ ꯆꯥꯅ ꯄꯤꯊꯣꯛꯇꯦ ꯇꯂꯕ ꯃꯇꯝ ꯆꯥꯅ ꯄꯤꯕꯤꯗꯦ ꯊꯕꯛ ꯂꯧꯔꯒꯁꯨ ꯅꯝꯁꯤꯜꯂꯒ ꯊꯝꯃꯤ ꯃꯤꯒꯤ ꯀꯦꯔꯤꯌꯥꯔ ꯃꯥꯡꯍꯜꯂꯤ ꯃꯥꯅ ꯀꯅꯥꯒꯨꯝꯕ ꯑꯃꯅ ꯊꯕꯛ ꯑꯃ ꯍꯣꯠꯅꯖꯔꯦ ꯊꯕꯛꯇꯨ ꯌꯥꯔꯛꯀꯗꯧꯔꯦ ꯍꯥꯏꯅ ꯃꯥꯗꯤ ꯑꯗꯨꯝ ꯂꯩꯒꯅꯤ ꯍꯥꯏꯗꯣꯛꯄ꯭ꯔ ꯁꯨꯛꯍꯥꯏ ꯍꯥꯏꯗꯣꯛꯑꯣꯏ ꯑꯗꯣ ꯃꯥꯒꯤ ꯍꯣꯠꯅꯔꯤꯕ ꯊꯕꯛ ꯍꯣꯠꯅꯔꯤꯕ ꯃꯤ ꯑꯗꯨꯒꯤ ꯃꯥꯒꯤ ꯀꯦꯔꯤꯌꯥꯔꯗꯨ ꯃꯥꯡꯍꯜꯂꯤ ꯍꯛꯁꯦꯜꯒꯤ ꯃꯇꯥꯡꯗꯁꯨ ꯑꯋꯥꯠꯄꯒꯤ ꯑꯋꯥꯠꯄ ꯉꯥꯛꯇꯅꯤ ꯈꯨꯡꯒꯪꯒꯤ ꯖꯥꯒꯥꯁꯤꯡꯗꯗꯤ ꯍꯣꯁꯄꯤꯇꯥꯟ ꯃꯇꯤꯛ ꯆꯥꯅ ꯁꯥꯕꯤꯗꯦ ꯗꯣꯛꯇꯔ ꯅꯤꯡꯊꯤꯖꯅ ꯊꯝꯕꯤꯗꯦ ꯑꯦꯃꯥꯔꯖꯦꯟꯁꯤ ꯑꯃ ꯂꯥꯛꯄ ꯃꯇꯝꯗ ꯗꯣꯛꯇꯔꯗ ꯄꯨꯈꯠꯄ ꯅꯪꯗꯗꯅ ꯁꯤꯕ ꯀꯌꯥ ꯌꯥꯎꯏ ꯗꯥꯛꯇꯔ ꯃꯇꯤꯛ ꯆꯥꯕ ꯑꯍꯩꯕ ꯂꯩꯇꯕ ꯈꯨꯠꯁꯨ ꯈꯨꯠꯂꯥꯏ ꯃꯇꯤꯛ ꯆꯥꯅ ꯊꯝꯗꯕꯅ ꯃꯔꯝ ꯑꯣꯏꯔꯒ ꯑꯔꯥꯞꯄ ꯃꯐꯝꯗ ꯑꯐꯕ ꯍꯣꯁꯄꯤꯇꯥꯟ ꯊꯤꯕ ꯃꯇꯝꯗ ꯑꯅꯥꯕ ꯀꯌꯥ ꯁꯤꯕ ꯌꯥꯎꯈ꯭ꯔꯦ ꯊꯥꯒꯤ ꯆꯦꯡ ꯔꯦꯁꯟ ꯌꯦꯟꯕꯁꯤꯁꯨ ꯆꯥꯡ ꯅꯥꯏꯅꯁꯨ ꯌꯦꯟꯗꯦ ꯅꯨꯄꯤ ꯑꯉꯥꯡꯒꯤ ꯀ꯭ꯔꯥꯏꯝ ꯀꯌꯥ ꯊꯣꯛꯂꯤ ꯃꯁꯤ ꯂꯥꯛꯁꯤꯟꯅꯕ ꯍꯣꯠꯅꯗꯦ ꯊꯛꯅꯕ ꯏꯁꯤꯡ ꯑꯐꯕ ꯐꯪꯗꯦ ꯃꯍꯩ ꯇꯝꯐꯝ ꯃꯇꯤꯛ ꯆꯥꯅ ꯁ꯭ꯀꯨꯜ ꯕꯤꯜꯗꯤꯡ ꯁꯦꯝꯕꯤꯗꯦ ꯃꯇꯤꯛ ꯆꯥꯕ ꯑꯣꯖꯥ ꯊꯝꯕꯤꯗꯕꯅꯤꯅ ꯄ꯭ꯔꯥꯏꯕꯦꯠꯀꯤ ꯁ꯭ꯀꯨꯜꯁꯤꯡꯗ ꯑꯌꯥꯝꯕꯅ ꯇꯝꯅꯕꯁꯤꯅ ꯂꯩꯇ ꯂꯥꯏꯔ ꯃꯆꯥꯁꯤꯡꯗꯤ ꯄ꯭ꯔꯥꯏꯕꯦꯠ ꯁ꯭ꯀꯨꯜꯗ ꯆꯠꯍꯜꯂꯒ ꯃꯍꯩ ꯇꯝꯕꯗ ꯑꯦꯛꯁꯄꯦꯟꯗꯤꯆꯔ ꯌꯥꯝꯅ ꯆꯪꯕ ꯃꯔꯝꯅ ꯍꯦꯟꯅ ꯋꯥꯔꯤꯕ ꯏꯃꯨꯡ ꯑꯗꯨ ꯑꯉꯥꯡ ꯑꯃ ꯑꯅꯤ ꯂꯥꯏꯔꯤꯛ ꯇꯝꯍꯟꯕ ꯃꯇꯝꯗꯗꯤ ꯍꯦꯟꯅ ꯋꯥꯍꯜꯂꯤ ꯑꯁꯣꯏꯕꯒꯤ ꯃꯌꯥꯝ ꯑꯁꯤ ꯐꯅ ꯁꯥꯡꯅ ꯍꯥꯏꯔꯒꯁꯨ ꯂꯣꯏꯕ ꯅꯥꯏꯔꯣꯏ ꯑꯁꯣꯏꯕꯒꯤ ꯑꯁꯣꯏꯕ ꯉꯥꯛꯇꯅꯤ